ꯍꯜꯂꯣ ꯑꯥ ꯑꯩ ꯃꯦꯔꯤꯅꯦ ꯅꯣꯏꯒꯤ ꯁꯨꯁ ꯐ꯭ꯂꯦꯠꯀꯨꯝꯕ ꯑꯅꯧꯕ ꯗꯤꯖꯥꯏꯟ ꯂꯥꯛꯄ꯭ꯔꯥ ꯍꯥꯏꯅ ꯀꯣꯜ ꯇꯧꯔꯛꯄ ꯑꯥ ꯐ꯭ꯂꯦꯠ ꯑꯥ ꯍꯣꯏ ꯑꯣ ꯑꯥ ꯑꯗꯨ ꯑꯥ ꯄ꯭ꯂꯦꯟꯗꯨꯅ ꯑꯩꯅ ꯄꯥꯝꯕꯀꯣ ꯑꯥ ꯍꯣꯏ ꯑꯗꯨꯗꯨ ꯃꯃꯟ ꯀꯔꯝ ꯇꯧꯕ꯭ꯔꯥ ꯑꯥ ꯑꯥ ꯀꯂꯔ ꯀꯂꯔꯗꯨꯅ ꯀꯂꯔ ꯕ꯭ꯂꯦꯛꯀꯨꯝꯕ ꯂꯩꯒꯦꯔꯥꯀꯣ

ꯑꯥ ꯑꯗꯣ ꯎꯝ ꯑꯥ ꯑꯗꯣꯀꯣ ꯑꯥ ꯑꯗꯣ ꯍꯌꯦꯡ ꯑꯩ ꯂꯧꯕ ꯂꯥꯛꯀꯦ ꯑꯗꯨ ꯕ꯭ꯂꯦꯛ ꯀꯂꯔꯗꯨ ꯐ꯭ꯂꯦꯠ ꯕ꯭ꯂꯦꯛ ꯀꯂꯔꯗꯨ ꯗꯤꯖꯥꯏꯟ ꯃꯃꯥꯡꯗ ꯔꯤꯕꯟ ꯑꯆꯧꯕꯅ ꯍꯥꯞꯄꯗꯣ ꯑꯥ ꯑꯗꯨꯗꯣ ꯁꯥꯏꯖ ꯊꯥꯔꯇꯤ ꯁꯕꯦꯟ ꯑꯩꯒꯤꯗꯨꯅ ꯁꯥꯏꯖ ꯊꯥꯔꯇꯤ ꯁꯕꯦꯟꯅꯦ ꯑꯗꯨꯗꯣ ꯑꯃ ꯄꯦꯛꯀꯤꯡ ꯇꯧꯔꯒ ꯊꯝꯕꯤꯌꯣ ꯎꯝ ꯍꯣꯏ ꯑꯗꯨꯒ ꯎꯝ ꯑꯣ ꯑꯣ ꯍꯣꯏ ꯍꯣꯏ ꯑꯗꯨꯒꯨꯝꯕꯗꯤ ꯑꯗꯨꯝ ꯍꯌꯦꯡ ꯂꯥꯛꯄ ꯀꯥꯟꯗ ꯑꯗꯨꯝ ꯌꯦꯡꯁꯦ ꯎꯝ ꯎꯝ

ꯎꯝ ꯎꯝ ꯑꯦ ꯑꯦ ꯑꯦ ꯑꯗꯨꯗꯤ ꯍꯌꯦꯡ ꯑꯩ ꯂꯥꯛꯄ ꯇꯧꯒꯦ ꯍꯣꯏ ꯍꯣꯏ ꯑꯦ ꯑꯗꯨꯗꯤ ꯆꯣ ꯍꯣꯏ ꯍꯣꯏ ꯆꯣ ꯑꯦ